ꯑꯣꯟꯂꯥꯏꯟ ꯀ꯭ꯂꯥꯁꯁꯦ ꯑꯉꯥꯡꯁꯤꯡꯗ ꯇꯧꯕꯒꯤ ꯑꯩꯈꯣꯏꯒꯤ ꯍꯧꯔꯛꯈꯤꯕꯁꯦ ꯀꯣꯚꯤꯠ ꯅꯥꯏꯟꯇꯤꯟ ꯃꯇꯝꯗꯒꯤ ꯍꯧꯔꯛꯈꯤ ꯀꯣꯚꯤꯠ ꯅꯥꯏꯟꯇꯤꯟ ꯃꯇꯝꯗ ꯑꯃꯒ ꯑꯃꯒ ꯄꯨꯟꯕꯁꯦ ꯌꯥꯅꯗ꯭ꯔꯕꯅꯤꯅ ꯑꯣꯟꯂꯥꯏꯟ ꯀ꯭ꯂꯥꯁ ꯇꯧꯕꯁꯦ ꯆꯠꯅꯕꯤ ꯑꯃ ꯑꯣꯏꯅ ꯑꯣꯏꯔꯛꯈꯤ ꯑꯗꯨꯒ ꯑꯣꯟꯂꯥꯏꯟ ꯀ꯭ꯂꯥꯁ ꯇꯧꯕꯗ ꯀꯥꯅꯔꯤꯁꯦ ꯃꯃꯥ ꯃꯄꯥꯅ ꯑꯣꯔ ꯑꯉꯥꯡꯅ ꯑꯣꯟꯂꯥꯏꯟ ꯀ꯭ꯂꯥꯁ ꯇꯧꯕꯅꯤꯅ ꯇꯨꯏꯁꯟ ꯃꯐꯝꯗ ꯑꯇꯣꯞꯄ ꯖꯒꯥꯗ ꯇꯨꯏꯁꯟ ꯇꯧꯕꯒꯤ ꯊꯤꯟꯕꯒꯤ ꯃꯇꯝꯁꯨ ꯆꯪꯗ꯭ꯔꯦ ꯑꯗꯒꯤ ꯑꯉꯥꯡꯁꯤꯡꯗꯣ ꯑꯣꯟꯂꯥꯏꯟ ꯀ꯭ꯂꯥꯁ ꯇꯧꯔꯒ ꯂꯩꯔꯕꯅꯤꯅ ꯃꯃꯥ ꯃꯄꯥꯗꯁꯨ ꯀꯣꯝꯖꯔꯦ ꯃꯇꯝꯁꯨ ꯆꯪꯗ꯭ꯔꯦ ꯑꯣꯟꯂꯥꯏꯟ ꯀ꯭ꯂꯥꯁ ꯇꯧꯕꯅꯤꯅ ꯑꯗꯒꯤ ꯁꯦꯟꯁꯨ ꯆꯪꯗ꯭ꯔꯦ ꯑꯉꯥꯡꯒꯤ ꯇꯨꯏꯁꯟ ꯐꯤ ꯄꯤꯕꯒꯤ ꯁꯦꯜꯁꯨ ꯆꯪꯗ꯭ꯔꯦ ꯃꯃꯥ ꯃꯄꯥꯗ ꯌꯥꯝꯅ ꯀꯣꯝꯃꯦ ꯑꯗꯨꯒ ꯑꯣꯟꯂꯥꯏꯟ ꯀ꯭ꯂꯥꯁ ꯇꯧꯕꯁꯤꯅ ꯀꯥꯅꯗꯕ ꯍꯥꯏꯔꯗꯤ ꯑꯣꯟꯂꯥꯏꯟ ꯀ꯭ꯂꯥꯁ ꯇꯧꯔꯕꯅꯤꯅ ꯑꯉꯥꯡꯈꯩꯁꯦ ꯐꯣꯟꯗ ꯌꯦꯡꯉ ꯂꯩꯔꯕꯅꯤꯅ ꯍꯦꯕꯤꯠꯇꯣ ꯑꯣꯏꯔꯝꯅꯤꯅ ꯐꯣꯟꯗ ꯒꯦꯝ ꯆꯤꯡꯁꯜꯂ ꯒꯦꯝ ꯁꯥꯟꯅꯔꯅꯤ ꯑꯗꯒꯤ ꯃꯁꯥ ꯃꯎꯗꯣ ꯁꯣꯛꯆꯜꯂꯅꯤ ꯍꯥꯏꯗꯤ ꯑꯉꯥꯡꯅꯤꯅ ꯁꯥꯟꯅ ꯈꯣꯠꯅ ꯇꯧꯗꯅ ꯂꯥꯡꯗꯅ ꯂꯩꯖꯒꯗꯧꯗꯣ ꯐꯣꯟꯗꯣ ꯄꯥꯏꯔꯕꯅꯤꯅ ꯑꯗꯨ ꯑꯣꯟꯂꯥꯏꯟ ꯀ꯭ꯂꯥꯁꯀꯤ ꯇꯧꯕꯗꯒꯤ ꯐꯣꯟꯁꯦ ꯄꯥꯏꯕꯒꯤ ꯑꯉꯥꯡꯁꯤꯡꯁꯦ ꯂꯣꯏꯅ ꯍꯩꯔꯕꯅꯤꯅ ꯐꯣꯟ ꯄꯥꯏꯕꯗꯒꯤ ꯑꯉꯥꯡꯁꯤꯡꯗꯣ ꯒꯦꯝ ꯁꯥꯟꯅ ꯂꯩꯔꯅꯤ ꯌꯨꯇ꯭ꯌꯨꯕꯇ ꯃꯇꯝ ꯃꯥꯡꯍꯜꯂꯒ ꯒꯦꯝ ꯁꯥꯟꯅꯗꯨꯅ ꯂꯩꯕꯅꯤꯅ ꯁꯥꯟꯅ ꯈꯣꯠꯅꯕ ꯊꯣꯛꯀꯗꯕꯗꯨꯁꯨ ꯅꯨꯃꯤꯗꯥꯡ ꯋꯥꯏꯔꯝꯒꯨꯝꯕꯗ ꯑꯗꯨꯁꯨ ꯊꯣꯛꯇ꯭ꯔꯦ ꯑꯗ ꯐꯣꯟꯗ ꯂꯥꯏꯆꯨ ꯂꯩꯔꯝꯅꯤꯅ ꯑꯉꯥꯡꯁꯤꯡ ꯃꯁꯥ ꯁꯣꯛꯆꯜꯂꯛꯑꯦ ꯁꯤꯅꯤ ꯑꯣꯟꯂꯥꯏꯟꯒꯤ ꯀꯥꯅꯗꯕ ꯀ꯭ꯂꯥꯁꯀꯤ ꯀꯥꯅꯗꯕ ꯍꯥꯏꯁꯦ